ꯊꯧꯕꯥꯜ ꯖꯤꯂꯥꯒꯤ ꯑꯣꯏꯅ ꯑꯩꯈꯣꯏꯒꯤ ꯐꯤꯁꯥ ꯂꯣꯟꯁꯥꯗ ꯑꯣꯏꯔꯒꯗ ꯑꯩꯈꯣꯏꯒꯤ ꯃꯣꯏꯔꯥꯡ ꯐꯤ ꯁꯥꯕ ꯀꯧꯅꯥꯒꯤ ꯕꯦꯛ ꯁꯥꯕ ꯀꯦꯟꯗꯜ ꯁꯥꯕ ꯑꯗꯣ ꯑꯩꯈꯣꯏ ꯊꯧꯕꯥꯜ ꯖꯤꯂꯥꯒꯤ ꯑꯣꯏꯅꯗꯤ ꯐꯤ ꯁꯥꯕꯁꯦ ꯐꯤ ꯁꯥꯕꯗ ꯌꯥꯝꯅ ꯍꯩꯊꯣꯏ ꯁꯤꯡꯊꯣꯏꯕ ꯑꯣꯏꯅ ꯑꯣꯏ ꯑꯗꯒꯤ ꯀꯧꯅꯥꯒꯤ ꯕꯦꯛ ꯁꯥꯕ ꯀꯧꯅꯥꯒꯤ ꯐꯛ ꯁꯥꯕ ꯀꯧꯅꯥꯒꯤ ꯐꯛ ꯁꯥꯕꯗ ꯃꯃꯤꯡ ꯆꯠꯂꯦ ꯀꯧꯅꯥꯒꯤ ꯐꯛ ꯁꯥꯕ ꯃꯇꯝꯗ ꯃꯌꯦꯛ ꯊꯣꯛꯅ ꯁꯥꯕ ꯃꯌꯦꯛ ꯊꯣꯛꯇꯅ ꯁꯥꯕ ꯗꯕꯜ ꯁꯥꯕ ꯑꯗꯨꯃꯥꯏꯅ ꯃꯈꯜ ꯃꯈꯜꯒꯤ ꯑꯣꯏꯅ ꯂꯩ ꯑꯗꯩ ꯕꯦꯛ ꯀꯧꯅꯥꯒꯤ ꯕꯦꯛ ꯁꯥꯕ ꯃꯇꯝꯗꯁꯨ ꯃꯈꯜ ꯃꯈꯜꯒꯤ ꯃꯌꯦꯛ ꯃꯌꯦꯛꯇ ꯁꯥꯕ ꯃꯈꯨꯠ ꯃꯁꯥ ꯌꯥꯝꯅ ꯍꯩꯕ ꯑꯣꯏ ꯑꯩꯈꯣꯏ ꯊꯧꯕꯥꯜ ꯖꯤꯂꯥꯒꯤ ꯑꯣꯏꯅ